ꯐꯥꯔꯃꯥꯁꯤ ꯇꯝꯕ ꯍꯥꯏꯕꯁꯤꯅ ꯍꯧꯖꯤꯛꯀꯤ ꯃꯇꯝꯁꯤꯗ ꯑꯉꯥꯡ ꯑꯣꯏꯕꯁꯤꯡꯗ ꯑꯗꯨꯛꯀꯤ ꯃꯇꯤꯛ ꯀꯥꯟꯅꯕ ꯄꯤ ꯑꯗꯨꯛꯀꯤ ꯃꯇꯤꯛ ꯀꯥꯟꯅꯍꯜꯂꯤ ꯀꯔꯤꯗ ꯀꯥꯟꯅꯍꯜꯂꯤ ꯍꯥꯏꯕ ꯃꯇꯝꯗ ꯐꯥꯔꯃꯥꯁꯤ ꯇꯝꯕ ꯍꯥꯏꯕꯁꯤꯗꯤ ꯇꯝꯕ ꯂꯣꯏꯕꯒ ꯁꯦꯟꯊꯣꯛ ꯂꯝꯕꯤ ꯑꯣꯏ ꯃꯥꯗꯤ ꯒꯣꯔꯃꯦꯟꯒꯤ ꯇꯧꯗ꯭ꯔꯒꯁꯨ ꯂꯅꯥꯏꯒꯤ ꯑꯣꯏꯔꯒꯁꯨ ꯏꯟꯚꯦꯁ ꯈꯔ ꯇꯧꯔꯒ ꯑꯗꯨꯃꯛ ꯇꯥꯟꯕ ꯌꯥꯏ ꯃꯥꯗꯤ ꯄꯩꯁꯥ ꯌꯥꯝꯅ ꯊꯨꯅ ꯐꯪꯏ ꯀꯔꯤꯒꯤ ꯌꯥꯝꯅ ꯊꯨꯅ ꯐꯪꯏꯕꯅꯣ ꯍꯥꯏꯕ ꯃꯇꯝꯗ ꯍꯧꯖꯤꯛ ꯃꯇꯝꯁꯤꯗꯤ ꯑꯗꯨꯛꯀꯤ ꯃꯇꯤꯛ ꯆꯥꯎꯈꯠꯂꯦ ꯆꯥꯎꯈꯠꯄꯅ ꯃꯔꯝ ꯑꯣꯏꯔꯒ ꯃꯤꯑꯣꯏꯕꯁꯤꯡꯁꯤ ꯅꯥꯕꯁꯨ ꯍꯦꯟꯒꯠꯂꯤ ꯌꯥꯜꯅ ꯑꯋꯥ ꯑꯅꯥ ꯇꯥꯕꯁꯨ ꯍꯦꯜꯂꯤ ꯍꯥꯏꯔꯤꯕ ꯑꯋꯥ ꯑꯅꯥ ꯇꯥꯕꯁꯨ ꯍꯦꯜꯂꯛꯄꯅꯤꯅ ꯐꯥꯔꯃꯥꯁꯤꯁꯨ ꯐꯝꯕ ꯃꯇꯝꯗ ꯌꯥꯝꯅ ꯅꯨꯡꯉꯥꯏꯅ ꯄꯩꯁꯥ ꯇꯥꯟꯕ ꯅꯨꯡꯉꯥꯏ ꯃꯈꯣꯏꯁꯤ ꯍꯦꯛ ꯂꯣꯏꯕꯒ ꯃꯇꯝꯁꯨ ꯀꯨꯏꯗꯅ ꯇꯝꯒꯅꯤ ꯌꯥꯝꯅ ꯆꯍꯤꯁꯨ ꯌꯥꯝꯅ ꯇꯝꯃꯤ ꯌꯥꯝꯗꯅ ꯑꯗꯨꯒ ꯄꯩꯁꯥ ꯇꯥꯟꯕ ꯃꯇꯝꯗꯁꯨ ꯌꯥꯝ ꯅꯨꯡꯉꯥꯏꯅ ꯌꯥꯝ ꯂꯥꯏꯅ ꯇꯥꯟꯕ ꯉꯝꯃꯤ ꯃꯈꯣꯏꯗꯤ ꯍꯦꯛ ꯇꯝꯕ ꯂꯣꯏꯕꯒ ꯒꯣꯚꯔꯟꯃꯦꯟꯒꯤ ꯖꯣꯕ ꯇꯥꯟꯅꯗ꯭ꯔꯒꯁꯨ ꯃꯁꯥꯒꯤ ꯂꯅꯥꯏꯒꯤ ꯑꯣꯏꯕ ꯖꯣꯕ ꯇꯥꯟꯅꯕ ꯐꯪꯏ ꯑꯗꯨꯒ ꯀꯔꯤꯒꯨꯝꯕ ꯃꯁꯥꯁꯤ ꯅꯥꯔꯛꯂꯦ ꯍꯥꯏꯕꯇꯥꯔꯒꯁꯨ ꯑꯇꯣꯞꯄ ꯃꯐꯝꯗ ꯑꯇꯣꯞꯄꯗ ꯍꯪꯉꯨꯗ꯭ꯔꯒꯁꯨ ꯃꯁꯥ ꯃꯊꯟꯇ ꯑꯦꯠꯁ ꯇꯧꯕ ꯌꯥꯖꯔꯦ ꯃꯁꯥ ꯃꯊꯟꯇ ꯐꯥꯔꯁ ꯑꯦꯠ ꯑꯗꯨꯝ ꯇꯧꯕ ꯌꯥꯏ ꯑꯗꯨꯒ ꯃꯥꯒꯤ ꯔꯤꯂꯦꯇꯤꯞꯁ ꯃꯍꯥꯛꯀꯤ ꯃꯍꯥꯛꯀꯤ ꯏꯃꯥ ꯕꯕꯥ ꯃꯍꯥꯛꯀꯤ ꯃꯆꯤꯟ ꯃꯅꯥꯎ ꯃꯍꯥꯛꯀꯤ ꯐ꯭ꯔꯦꯟꯁꯃꯈꯩꯗꯁꯨ ꯃꯥ ꯑꯗꯨꯝ ꯀꯔꯤꯒꯨꯝꯕ ꯅꯥꯔꯛꯄ ꯃꯇꯝꯗ ꯏꯃꯥꯅꯕꯗꯨ ꯅꯥꯔꯦ ꯅꯠꯇ꯭ꯔꯒ ꯑꯩꯒꯤ ꯏꯃꯥꯗꯨ ꯅꯥꯔꯦ ꯍꯥꯏꯕ ꯃꯇꯝꯗ ꯀꯔꯤꯒꯨꯝꯕ ꯗꯣꯛꯇꯔ ꯐꯪꯗꯕ ꯃꯇꯝꯗ ꯐ꯭ꯔꯥꯝꯃꯥꯁꯤ ꯇꯝꯃꯨꯕ ꯃꯅꯥ ꯌꯦꯡꯕ ꯃꯇꯝꯗ ꯀꯩꯁꯨ ꯍꯥꯏꯗꯤ ꯗꯣꯛꯇꯔꯗꯨꯅ ꯌꯦꯡꯕꯗꯨꯅꯕꯨꯗꯤ ꯍꯦꯟꯅ ꯐꯩ ꯕꯠ ꯑꯗꯨꯕꯨ ꯐ꯭ꯔꯥꯝꯃꯥꯁꯤ ꯂꯩꯇꯕ ꯗꯣꯛꯇꯔꯗꯨ ꯐꯪꯉꯛꯇ꯭ꯔꯕ ꯇꯥꯔꯒꯗꯤ ꯐ꯭ꯔꯥꯝꯃꯥꯁꯤ ꯇꯝꯃꯨꯔꯤꯕ ꯃꯉꯣꯟꯗ ꯅꯣꯂꯦꯖꯇꯨ ꯈꯔꯗꯤ ꯂꯩꯖꯔꯤꯕꯅꯤꯅ ꯍꯤꯗꯥꯛꯇꯨ ꯆꯥꯕ ꯃꯇꯝꯗ ꯃꯉꯣꯟꯗ ꯈꯤꯇꯪꯇ ꯑꯣꯏꯔꯒꯁꯨ ꯀꯥꯟꯅꯒꯅꯤ ꯅꯥꯔꯤꯕ ꯃꯤꯗꯨꯗ ꯈꯤꯇꯪꯇꯪ ꯑꯣꯏꯔꯒꯁꯨ ꯌꯥꯝꯅ ꯀꯥꯟꯅꯒꯅꯤ